ꯑꯩꯅ ꯈ꯭ꯋꯥꯏꯗꯒꯤ ꯄꯥꯝꯅ ꯆꯥꯖꯕ ꯉꯥ ꯍꯥꯏꯔꯗꯤ ꯑꯩꯈꯣꯏ ꯁꯃꯨꯗ꯭ꯔꯒꯤꯗ ꯐꯪꯕ ꯉꯥ ꯃꯦꯛꯀꯦꯔꯦꯜꯗꯣ ꯑꯩꯈꯣꯏ ꯃꯔꯨ ꯌꯥꯝꯅ ꯌꯥꯎꯗꯕ ꯑꯗꯨ ꯐꯖꯅ ꯄꯥꯝꯅ ꯆꯥꯖꯩ ꯑꯗꯨ ꯃꯌꯥꯝꯒꯤ ꯑꯣꯏꯅ ꯐꯪꯕ ꯄꯥꯝꯅ ꯆꯥꯖꯕ ꯍꯥꯏꯔꯗꯤ ꯔꯧ ꯔꯧꯁꯤ ꯃꯌꯥꯝꯅ ꯄꯥꯝꯅ ꯆꯥꯅꯩ